ꯑꯩꯒꯤ ꯖꯥꯒꯗ ꯃꯌꯥꯝꯁꯤꯡꯅ ꯇꯦꯂꯤꯐꯣꯟ ꯔꯤꯐꯔ ꯇꯧꯕꯁꯦ ꯔꯦꯗꯃꯤꯅꯤ ꯔꯦꯗꯃꯤ ꯁꯦꯝꯁꯨꯡ ꯅꯣꯀꯤꯌꯥ ꯕꯤꯕꯣ ꯃꯁꯤꯁꯤ ꯀꯔꯤꯒꯤꯅꯣ ꯍꯥꯏꯕ ꯃꯇꯝꯗ ꯃꯁꯤꯒꯤ ꯐꯣꯟꯁꯤꯡꯁꯦ ꯍꯣꯡꯉꯤ ꯑꯃꯁꯨꯡ ꯐꯤꯆꯔꯁꯦ ꯌꯥꯝꯅ ꯋꯥꯡꯉꯤ ꯑꯗꯨꯒ ꯑꯦꯅꯤ ꯕꯤꯂꯣ ꯄ꯭ꯔꯣꯕꯔꯇꯤꯗ ꯂꯥꯏꯟꯗ ꯂꯩꯕ ꯄ꯭ꯔꯖꯥ ꯑꯃꯅꯁꯨ ꯑꯗꯨꯝ ꯂꯩꯕ ꯉꯝꯃꯤ ꯑꯩ ꯑꯩꯒꯤ ꯐꯣꯟꯁꯤꯅ ꯁꯦꯝꯁꯨꯡꯅꯤ ꯃꯁꯤ ꯁꯦꯝꯁꯨꯡꯁꯦ ꯑꯩꯅ ꯁꯦꯇꯤꯁꯐꯥꯏꯠ ꯑꯣꯏꯔꯦꯅ ꯈꯜꯂꯤ ꯃꯁꯤ ꯑꯩꯒꯤ ꯐꯤꯆꯔ ꯑꯩꯒꯤ ꯐꯣꯟꯁꯤꯗ ꯌꯥꯎꯔꯤꯕ ꯐꯤꯆꯔꯁꯤꯡꯁꯦ ꯑꯌꯥꯝꯕ ꯂꯣꯏꯅ ꯑꯩꯁꯨ ꯌꯥꯎꯔꯦ ꯑꯦꯟꯗ꯭ꯔꯣꯗ ꯐꯣꯔꯇꯤꯟ ꯑꯗꯒꯤ ꯑꯦꯟꯗ꯭ꯔꯦꯗ ꯐꯣꯔꯇꯤꯟꯅꯤ ꯑꯗꯒꯤ ꯀꯦꯃꯦꯔꯥ ꯀꯦꯃꯦꯔꯥ ꯍꯥꯏꯔꯦ ꯐꯤꯞꯇꯤ ꯑꯦꯝꯄꯤ ꯕꯦꯇ꯭ꯔꯤ ꯐꯥꯏꯕ ꯊꯥꯎꯖꯟ ꯑꯗ ꯑꯩꯒꯤ ꯃꯌꯥꯝꯁꯤꯡꯁꯤ ꯑꯩ ꯃꯔꯝ ꯆꯥꯅ ꯁꯤꯒꯤ ꯐꯤꯆꯔꯁꯤꯡꯁꯦ ꯑꯩꯅ ꯁꯦꯇꯤꯁꯐꯥꯏꯠ ꯑꯣꯏꯔꯦ ꯈꯜꯂꯤ